ꯑꯩꯅ ꯈ꯭ꯋꯥꯏꯗꯒꯤ ꯄꯥꯝꯕ ꯍꯥꯏꯛ ꯇꯧꯕꯗ ꯈ꯭ꯋꯥꯏꯗꯒꯤ ꯄꯥꯝꯖꯕ ꯃꯐꯝꯗꯤ ꯁꯃꯨꯗ꯭ꯔ ꯃꯄꯥꯟꯅꯤ ꯁꯃꯨꯗ꯭ꯔ ꯃꯄꯥꯟꯗ ꯆꯠꯄ ꯌꯥꯝ ꯄꯥꯝꯃꯤ ꯑꯗꯨꯕꯨ ꯍꯧꯖꯤꯛ ꯐꯥꯎꯒꯤ ꯑꯣꯏꯅ ꯑꯉꯥꯡ ꯑꯣꯏꯔꯤꯉꯩ ꯌꯥꯝ ꯄꯤꯛꯏꯉꯩ ꯃꯇꯝꯗ ꯆꯠꯈꯤꯕꯗꯨꯗꯤ ꯒ꯭ꯌꯥꯟ ꯇꯥꯍꯧꯗ꯭ꯔꯦ ꯑꯗꯨꯅ ꯆꯥꯎꯔꯛ ꯑꯀꯥꯟꯗ ꯑꯃꯨꯛꯀ ꯆꯠꯅꯤꯡꯕꯗꯤ ꯐꯥꯎꯔꯤ ꯃꯐꯝ ꯅꯨꯃꯤꯠ ꯇꯥꯕ ꯅꯨꯃꯤꯠ ꯇꯥꯕꯒꯤ ꯃꯇꯥꯡꯁꯤꯅ ꯁꯃꯨꯗ꯭ꯔ ꯃꯄꯥꯟ ꯑꯗꯒꯤ ꯎꯟ ꯇꯥꯕ ꯃꯐꯝ ꯑꯗꯨꯒꯨꯝꯕꯗ ꯅꯨꯃꯤꯠ ꯇꯥꯕꯁꯦ ꯌꯦꯡꯕ ꯃꯇꯝꯗ ꯌꯥꯝꯅ ꯅꯨꯡꯁꯤꯕ ꯌꯥꯝꯅ ꯐꯖꯅꯕ ꯑꯗꯨꯒꯨꯝꯕ ꯑꯃ ꯑꯣꯏꯍꯜꯂꯤ ꯑꯗꯨꯗꯨꯒ ꯄꯦꯟꯇꯤꯡ ꯇꯧꯕ ꯄꯦꯟꯇꯔ ꯀꯥꯡꯕꯨꯅꯁꯨ ꯂꯥꯏ ꯌꯦꯛꯄ ꯀꯥꯡꯕꯨꯅꯁꯨ ꯑꯗꯨꯒꯨꯝꯕ ꯃꯇꯝꯗꯅ ꯍꯦꯟꯅ ꯃꯣꯏꯗ ꯂꯥꯏ ꯌꯦꯛꯄ ꯃꯇꯝꯗ ꯍꯦꯟꯅ ꯄꯨꯛꯅꯤꯡ ꯆꯪꯕ ꯑꯗꯒꯤ ꯃꯣꯏꯗ ꯍꯦꯟꯅ ꯐꯖꯅ ꯎꯍꯟꯕ ꯑꯗꯨꯒꯨꯝꯕ ꯃꯇꯝꯅꯤ